ꯃꯅꯤꯄꯨꯔꯗ ꯕꯦꯛꯌꯥꯔꯠ ꯄꯣꯜꯇ꯭ꯔꯤ ꯍꯥꯏꯕꯁꯤ ꯑꯩꯈꯣꯏꯒꯤ ꯒꯣꯔꯃꯦꯟ ꯑꯣꯐ ꯏꯟꯗꯤꯌꯥ ꯑꯃꯁꯨꯡ ꯒꯣꯔꯃꯦꯟ ꯑꯣꯐ ꯃꯅꯤꯄꯨꯔꯁꯤꯡꯅ ꯌꯦꯟ ꯌꯣꯛꯄꯒꯤ ꯃꯤꯁꯤꯡꯁꯦ ꯁꯛꯁꯦꯁ ꯌꯥꯝ ꯑꯣꯏꯌꯦ ꯍꯥꯏꯕꯁꯤ ꯈꯪꯂꯛꯄꯗꯒꯤ ꯍꯧꯖꯤꯛꯇꯤ ꯌꯥꯝꯅ ꯂꯥꯏꯔꯕ ꯌꯥꯝꯅ ꯂꯩꯖꯗ꯭ꯔꯕ ꯁꯤꯒꯨꯝꯕ ꯏꯃꯨꯡ ꯃꯅꯨꯡꯗꯁꯨ ꯒꯣꯔꯃꯦꯟꯈꯣꯏꯅ ꯏꯁꯀꯤꯝꯒꯨꯝꯕ ꯌꯦꯟ ꯌꯣꯛꯄꯒꯤ ꯏꯁꯀꯤꯝ ꯐꯦꯁꯤꯂꯤꯇꯤ ꯃꯌꯥꯝꯁꯦ ꯄꯤꯔꯒ ꯃꯅꯤꯄꯨꯔꯁꯦ ꯍꯧꯖꯤꯛꯇꯤ ꯌꯥꯝ ꯐꯔꯦ ꯍꯥꯏꯕꯁꯦ ꯍꯥꯏꯅꯤꯡꯏ